ꯑꯩꯍꯥꯛꯅ ꯈ꯭ꯋꯥꯏꯗꯒꯤ ꯄꯥꯝꯕ ꯏꯁꯩ ꯅꯣꯡꯃꯥꯏꯒꯤ ꯑꯣꯏꯕ ꯍꯥꯏꯔꯗꯤ ꯐꯣꯛ ꯁꯣꯡ ꯍꯥꯏꯔꯤꯕ ꯑꯁꯤꯅꯤ ꯑꯩꯍꯥꯛꯅ ꯐꯣꯛ ꯁꯣꯡ ꯑꯁꯤꯕꯨ ꯄꯥꯝꯂꯤꯕꯒꯤ ꯃꯇꯝꯗꯤ ꯐꯣꯛ ꯁꯣꯡ ꯑꯁꯤꯅ ꯑꯁꯤꯗ ꯌꯥꯝꯅ ꯌꯨꯅꯤꯛ ꯑꯣꯏꯕ ꯃꯥꯒꯤ ꯉꯪꯕꯒꯤ ꯃꯑꯣꯡ ꯑꯗꯨꯒ ꯃꯥꯒꯤ ꯃꯤꯌꯨꯖꯤꯛ ꯅꯆꯤꯡꯕ ꯌꯥꯝꯅ ꯃꯤꯌꯨꯖꯤꯛꯁꯤꯡ ꯑꯁꯤꯅꯅꯤ ꯑꯗꯨꯒ ꯃꯥꯗꯤ ꯃꯤ ꯑꯃꯅ ꯍꯦꯛꯇ ꯁꯛꯀꯦ ꯍꯥꯏꯕꯁꯨ ꯉꯝꯗꯦ ꯑꯗꯨꯒ ꯃꯁꯤꯗ ꯑꯌꯥꯝꯕꯅ ꯐꯣꯛ ꯁꯣꯡ ꯑꯁꯤꯗ ꯁꯩꯊꯥꯔꯤꯕꯁꯤ ꯄꯥꯔꯤ ꯄꯨꯔꯤ ꯑꯩꯈꯣꯏꯅ ꯈꯪꯍꯧ ꯎꯍꯧꯗ꯭ꯔꯕ ꯏꯄꯥ ꯏꯄꯨꯒꯤ ꯃꯔꯝꯗ ꯁꯩꯊꯥꯗꯨꯅ ꯃꯤꯌꯥꯝꯗ ꯈꯪꯍꯟꯕ ꯉꯝꯃꯤ ꯄꯥꯔꯤ ꯄꯨꯔꯤꯒꯤ ꯃꯔꯝꯗ ꯈꯪꯍꯟꯕ ꯉꯝꯃꯤ ꯑꯁꯤꯒꯨꯝꯕꯁꯤꯡ ꯑꯁꯤꯗꯤ ꯀꯥꯟꯅꯕ ꯃꯌꯥꯝ ꯄꯤꯕ ꯑꯁꯤꯗꯒꯤ ꯑꯩꯍꯥꯛꯅ ꯐꯣꯛ ꯁꯣꯡ ꯑꯁꯤꯕꯨ ꯄꯥꯝꯕꯅꯤ